ꯑ ꯍꯜꯂꯣ ꯁꯥꯔ ꯑꯣꯏꯕꯤꯔꯕ꯭ꯔꯣ ꯁꯥꯔ ꯑꯩꯈꯣꯏ ꯁꯤ ꯁꯥꯔꯗ ꯀꯩꯅꯣꯝꯇ ꯍꯥꯏꯒꯦꯅ ꯁꯥꯔ ꯑꯩꯈꯣꯏ ꯆꯨꯔꯆꯥꯟꯄꯨꯔ ꯆꯠꯀꯗꯕ ꯑꯗꯣ ꯁꯥꯔꯈꯣꯏꯗ ꯁꯥꯔꯈꯣꯏꯅ ꯄꯨꯕ ꯌꯥꯒꯗ꯭ꯔꯥꯅ ꯍꯥꯏꯖꯔꯛꯄ ꯑꯥ ꯑꯥ ꯃꯤ ꯍꯨꯝꯐꯨꯃꯨꯛ ꯆꯠꯀꯗꯕ

ꯁꯥꯔ ꯈꯔ ꯀꯣꯝꯅꯕ ꯕꯁ ꯑꯅꯤ ꯆꯠꯁꯤꯔꯥꯅ ꯑꯥ ꯑꯥ ꯑꯥ ꯃꯥꯅꯤ ꯁꯥꯔ

ꯑꯗꯨꯕꯨ ꯁꯥꯔ ꯑꯗꯨ ꯁꯥꯔ ꯑꯥꯗ ꯃꯐꯝ ꯌꯦꯡꯒꯗꯕ ꯐꯖ ꯐꯖꯕ ꯀꯌꯥꯝ ꯂꯩꯔꯤꯒꯦ

ꯑꯥꯗꯒꯤ ꯂꯩꯔꯒꯦ ꯂꯤꯁꯤꯡ ꯑꯅꯤ ꯑꯅꯤ ꯈꯥꯏꯁꯤꯔꯥꯅ ꯈꯜꯂꯝꯕ ꯑ ꯁꯥꯔꯗꯤ ꯑꯩꯈꯣꯏ ꯑꯥ ꯆꯠꯄꯗꯅꯦ ꯁꯨꯝ ꯒꯥꯏꯠ ꯑꯣꯏꯒꯗꯕ ꯋꯥꯐꯝ ꯈꯔ ꯀꯔꯤ ꯀꯔꯤ ꯄꯨꯈꯣꯠꯄ ꯑꯃ ꯑꯃ

ꯑꯥ ꯃꯥꯅꯦ ꯁꯥꯔ ꯄꯨꯡ ꯀꯌꯥ ꯑꯗꯨꯃꯥꯏꯅ ꯊꯣꯛꯁꯤꯅꯣ ꯑ ꯁꯥꯔ ꯑꯗꯨ ꯑꯥꯗ ꯑꯩꯈꯣꯏ ꯄꯣꯠ ꯆꯩ ꯂꯩꯒꯗꯕꯅꯤꯅꯅꯦ ꯄꯩꯁꯥꯁꯤ ꯂꯤꯁꯤꯡ ꯑꯅꯤ ꯑꯅꯤꯁꯤ ꯌꯥꯒꯗ꯭ꯔꯣ ꯂꯤꯁꯤꯡ ꯇꯔꯥꯅꯤꯊꯣꯏ ꯍꯥꯏꯅ ꯍꯥꯏꯕ

ꯎꯝ ꯑꯗꯨ ꯂꯦꯝꯄꯥꯅ ꯑꯗꯨꯝ ꯌꯥꯔꯦꯅꯦꯀꯣ ꯁꯥꯔ ꯑꯗꯨ ꯋꯥꯟ ꯊꯥꯎꯖꯟ ꯐꯥꯏꯕ ꯍꯟꯗ꯭ꯔꯦꯠ ꯂꯦꯝꯄꯥꯅ ꯐꯖꯅ ꯁꯤꯟꯂꯥꯡꯅꯕꯀꯣ

ꯑ ꯁꯥꯔ ꯑꯗꯨꯗꯤ ꯊꯝꯕꯤꯔꯒꯦ